ꯑꯩꯈꯣꯏ ꯌꯨꯝꯗ ꯋꯥꯏ ꯁꯤꯠꯄ ꯋꯥꯏ ꯇꯩꯕꯒꯤ ꯃꯔꯝꯗ ꯍꯥꯏꯔꯑꯗꯤ ꯑꯁ ꯑꯩꯈꯣꯏꯒꯤ ꯌꯨꯝꯁꯦ ꯋꯥꯏꯁꯦ ꯌꯥꯝ ꯇꯣꯏꯅ ꯆꯥꯏꯒꯜꯂꯦ ꯑꯗꯨꯅ ꯋꯥꯏꯁꯦ ꯐꯖꯅ ꯍꯥꯟꯅ ꯁꯤꯠꯇꯣꯛꯑꯦ ꯑꯗꯨꯒ ꯋꯥꯏ ꯇꯩꯅꯕꯒꯤꯗꯃꯛꯇ ꯑꯩꯈꯣꯏꯅ ꯊꯧꯔꯥꯡ ꯇꯧꯕꯗꯁꯨ ꯌꯥꯝ ꯊꯤꯅ ꯋꯥꯏꯑꯦ ꯋꯥꯏ ꯍꯥꯏꯕꯗꯤ ꯍꯧꯖꯤꯛ ꯃꯇꯝꯗꯗꯤ ꯑꯩꯈꯣꯏꯗꯤ ꯋꯥꯏ ꯇꯩꯕꯗ ꯁꯟꯊꯤ ꯍꯥꯞꯄꯦ ꯂꯩꯕꯥꯛꯁꯨ ꯍꯥꯞꯄꯦ ꯑꯗꯨꯅ ꯁꯟꯊꯤ ꯊꯤꯕ ꯆꯠꯄꯗ ꯌꯥꯝ ꯊꯤꯅ ꯋꯥꯕ ꯑꯃ ꯑꯣꯏꯔꯦ ꯃꯔꯝꯗꯤ ꯁꯟ ꯂꯥꯡ ꯌꯥꯝ ꯂꯣꯏꯅꯗ꯭ꯔꯦ ꯍꯧꯖꯤꯛꯇꯤ ꯆꯥꯎꯈꯠꯂꯛꯑꯃꯤꯅ ꯑꯗꯨꯅ ꯁꯟꯊꯤꯁꯤꯁꯨ ꯁꯤꯖꯤꯟꯅꯗꯕ ꯌꯥꯗꯕ ꯑꯩꯈꯣꯏꯅ ꯁꯟꯊꯤ ꯍꯥꯞꯄꯒ ꯋꯥꯏ ꯇꯩꯔꯗꯤꯀꯣ ꯌꯨꯝꯁꯦ ꯌꯥꯝ ꯀꯨꯏꯅ ꯆꯠꯂꯦꯕ ꯑꯗꯨꯒ ꯃꯌꯦꯛ ꯁꯦꯡꯅ ꯐꯖꯅ ꯇꯩꯕ ꯉꯝꯃꯦ ꯑꯗꯨꯅ ꯑꯩꯈꯣꯏꯅ ꯁꯟꯊꯤꯁꯤ ꯁꯣꯏꯗꯅꯕꯒꯤꯗꯃꯛꯇ ꯍꯥꯞꯅꯕ ꯑꯗꯨꯝ ꯊꯤꯕ ꯆꯠꯂꯦ ꯋꯥꯏ ꯇꯩꯒꯦ ꯍꯥꯏꯔꯒꯗꯤ ꯑꯩꯈꯣꯏ ꯁꯟꯊꯤ ꯊꯤꯕ ꯆꯠꯂꯦ ꯁꯟꯊꯤ ꯊꯤꯕꯁꯦ ꯂꯩꯀꯥꯏꯒꯤ ꯑꯅꯛꯄꯗ ꯁꯟ ꯂꯣꯏꯕ ꯃꯤ ꯈꯔ ꯂꯩ ꯑꯗꯨꯗꯒꯤ ꯉꯥꯟꯇꯥꯒ ꯍꯧꯒꯠꯂꯒ ꯑꯩꯈꯣꯏꯅ ꯊꯤꯕ ꯆꯠꯂꯦ ꯂꯧꯔ ꯃꯇꯨꯡꯗ ꯑꯃꯨꯛ ꯌꯨꯝꯗ ꯄꯨꯔꯛꯑꯦ ꯑꯗꯨꯒ ꯑꯩꯈꯣꯏꯅ ꯂꯩꯕꯥꯛ ꯈꯔ ꯐꯕ ꯂꯧꯔꯦ ꯑꯩꯈꯣꯏ ꯃꯅꯥꯛꯇꯒꯤ ꯑꯗꯨꯒ ꯑꯃꯨꯛ ꯏꯁꯤꯡ ꯇꯧꯔꯒ ꯁꯟꯊꯤꯗꯣ ꯍꯥꯞꯆꯜꯂꯒ ꯑꯃꯨꯛ ꯊꯤꯠꯂꯦ ꯌꯥꯝ ꯅꯥꯟꯅ ꯊꯤꯠꯂꯦ ꯏꯁꯤꯡꯒ ꯆꯥꯡ ꯃꯥꯟꯅꯅ ꯊꯤꯠꯂꯦ ꯑꯗꯨ ꯃꯇꯨꯡꯗ ꯑꯃꯨꯛ ꯑꯩꯈꯣꯏꯅ ꯈꯨꯠꯁꯤꯗ ꯀꯩꯅꯣ ꯃꯅꯝ ꯀꯩꯀꯥ ꯅꯝꯗꯅꯕ ꯒ꯭ꯂꯣꯞ ꯂꯥꯡ ꯁꯤꯖꯤꯟꯅꯔꯒ ꯐꯖꯅ ꯑꯩꯈꯣꯏꯅ ꯌꯨꯝ ꯋꯥꯏꯗꯣ ꯇꯩꯅꯕ ꯁꯟꯊꯤ ꯑꯊꯤꯠꯄ ꯏꯁꯤꯡ ꯏꯁꯤꯡꯒ ꯁꯟꯊꯤꯒ ꯂꯩꯕꯥꯛ ꯄꯨꯟꯅ ꯊꯤꯠꯂ ꯃꯇꯨꯡꯗ ꯑꯩꯈꯣꯏꯅ ꯋꯥꯏꯗꯣ ꯅꯥꯟꯅ ꯇꯩꯔꯦ ꯑꯗꯨꯃꯥꯏꯅ ꯇꯧꯔꯒ ꯋꯥꯏ ꯇꯩ ꯑꯩꯈꯣꯏꯅ ꯋꯥꯏ ꯁꯤꯠꯂ ꯃꯇꯨꯡꯗ ꯋꯥꯏꯁꯦ ꯐꯖꯅ ꯇꯩꯊꯣꯛꯑꯦ